ꯔꯥꯀꯦꯁ ꯁꯔꯃ ꯍꯥꯏꯔꯤꯕꯁꯤ ꯏꯟꯗꯤꯌꯥꯒꯤ ꯑꯣꯏꯅ ꯑꯍꯥꯟꯕ ꯁ꯭ꯄꯦꯁꯇ ꯆꯠꯄ ꯃꯤꯑꯣꯏꯅꯤ ꯑꯩꯅ ꯂꯥꯏꯔꯤꯛ ꯇꯝꯕ ꯃꯇꯝꯗ ꯊꯦꯡꯅꯖꯔꯛꯈꯤ ꯑꯗꯨꯅ ꯃꯍꯥꯛꯁꯤ ꯑꯩꯈꯣꯏꯅ ꯀꯥꯎꯕ ꯉꯝꯗꯦ ꯑꯗꯨꯒ ꯀꯜꯄꯥꯅ ꯆꯧꯋꯥꯜ ꯍꯥꯏꯁꯤꯁꯨ ꯀꯜꯄꯥꯅ ꯆꯧꯔꯜ ꯍꯥꯏꯔꯤꯕ ꯃꯤꯁꯤꯁꯨ ꯁ꯭ꯄꯦꯁꯇ ꯆꯠꯂꯨꯕ ꯃꯤꯅꯤ ꯑꯗꯨꯕꯨ ꯃꯥꯅ ꯍꯜꯂꯛꯄ ꯃꯇꯝꯗ ꯈꯨꯗꯣꯡ ꯊꯤꯕ ꯃꯌꯥꯝ ꯑꯃ ꯅꯪꯈꯤ ꯃꯁꯤꯁꯨ ꯑꯩꯅ ꯂꯥꯏꯔꯤꯛꯇ ꯊꯦꯡꯅꯖꯕꯅꯤ ꯑꯗꯨꯅ ꯃꯔꯝ ꯑꯣꯏꯔꯀꯥꯟꯗ ꯑꯩꯅ ꯃꯣꯏ ꯀꯥꯎꯕ ꯉꯝꯗꯕ ꯁꯨꯅꯤꯇꯥ ꯋꯤꯜꯂꯤꯌꯝ ꯍꯥꯏꯔꯤꯕꯁꯤꯁꯨ ꯁ꯭ꯄꯦꯁꯇ ꯆꯠꯂꯨꯕ ꯃꯤꯁꯛꯅꯤ ꯃꯍꯥꯛꯁꯨ ꯑꯩꯈꯣꯏꯒꯤ ꯃꯔꯛꯇ ꯑꯗꯨꯝ ꯂꯥꯏꯔꯤꯛꯇ ꯊꯦꯡꯅꯈꯤꯕ ꯃꯤꯁꯛꯅꯤ ꯑꯗꯨꯅ ꯑꯩꯈꯣꯏꯅ ꯀꯥꯎꯕ ꯉꯝꯖꯗꯦ ꯃꯈꯣꯏ ꯑꯍꯨꯝ ꯑꯁꯦ